ꯀꯔꯤ ꯂꯩꯕꯤꯔꯕꯅꯣ ꯍꯧꯖꯤꯛ ꯍꯪꯖꯔꯦ ꯀꯔꯤ ꯀꯔꯤ ꯀꯌꯥ ꯄꯤꯕ ꯂꯧ ꯌꯥꯒꯅꯤ ꯂꯧꯕꯤꯌꯨ ꯀꯌꯥ ꯀꯌꯥ ꯄꯤꯕ ꯂꯧꯕꯤꯒꯗꯕꯅꯣ ꯆꯥꯇ꯭ꯔꯨꯛ ꯃꯔꯤꯐꯨ ꯄꯤꯕ ꯂꯩ ꯆꯥꯝꯃꯉꯥ ꯌꯥꯡꯈꯩ ꯄꯤꯕ ꯂꯩ ꯂꯤꯁꯤꯡ ꯑꯃꯒ ꯆꯅꯤꯌꯥꯡꯈꯩ ꯄꯤꯕꯁꯨ ꯂꯩ ꯀ꯭ꯋꯥꯂꯤꯇꯤꯒꯤ ꯃꯇꯨꯡ ꯏꯟꯅ ꯂꯧꯕꯤꯕ ꯌꯥꯒꯅꯤ ꯎꯝ ꯄꯨꯊꯣꯔꯛꯑꯦ ꯂꯩ ꯈꯨꯗꯦꯡ ꯂꯤꯁꯤꯡ ꯑꯃꯒ ꯆꯅꯤ ꯄꯤꯕ ꯂꯤꯁꯤꯡ ꯑꯃꯒ ꯆꯥꯝꯃꯉꯥ ꯄꯤꯕ ꯑꯃꯒ ꯆꯅꯤꯄꯥꯜ ꯄꯤꯕꯁꯨ ꯂꯩ ꯃꯥꯒꯤ ꯑꯗꯨꯁꯨ ꯀ꯭ꯋꯥꯂꯤꯒꯤ ꯃꯇꯨꯡ ꯏꯟꯅ ꯑꯊꯥꯕ ꯑꯄꯥꯕ ꯍꯧꯖꯤꯛꯇꯤ ꯀꯦ ꯖꯤꯗ ꯑꯣꯜꯂꯦ ꯀꯣꯜꯂꯤꯛꯁꯨ ꯋꯦꯠꯀꯤ ꯃꯇꯨꯡ ꯏꯟꯅ ꯂꯧꯕꯤꯕ ꯌꯥꯒꯅꯤ ꯂꯩ ꯂꯩ ꯂꯩꯕꯥꯛꯀꯤꯁꯨ ꯂꯩ ꯂꯤꯛꯂꯤꯒꯤꯁꯨ ꯂꯩ ꯑꯗꯒꯤ ꯀꯔꯤ ꯐꯥꯏꯕꯔꯒꯤꯁꯨ ꯂꯩꯖꯩ ꯄꯨꯈꯝꯒ ꯇꯦꯡꯀꯣꯠꯀꯥ ꯑꯗꯒꯤ ꯆꯥ ꯆꯥ ꯒ꯭ꯂꯥꯁ ꯆꯥꯒꯤ ꯀꯔꯤ ꯏꯁꯤꯡ ꯊꯛꯅꯕ ꯒ꯭ꯂꯥꯁꯇꯨ ꯌꯥꯎꯖꯒꯗ꯭ꯔꯣ ꯑꯗꯨ ꯑꯅꯤꯒ ꯆꯥꯝꯃꯉꯥ ꯄꯤꯕꯁꯨ ꯑꯅꯤꯒ ꯆꯥꯝꯃꯉꯥ ꯄꯤꯕꯁꯨ ꯂꯩ ꯑꯃꯒ ꯆꯥꯝꯃꯉꯥ ꯄꯤꯕꯁꯨ ꯂꯩ ꯑꯗꯨ ꯆꯅꯤꯄꯥꯜꯗ ꯄꯤꯕꯁꯨ ꯂꯩꯖꯩꯗ ꯃꯗꯨ ꯃꯥꯁꯨ ꯀ꯭ꯋꯥꯂꯤꯒꯤ ꯃꯇꯨꯡ ꯏꯟꯅ ꯑꯗꯨꯝ ꯀꯔꯤ ꯄꯤ ꯄꯤꯖꯒꯅꯤꯗ ꯅꯈꯣꯏꯅ ꯑꯄꯥꯝ ꯑꯄꯥꯝꯕ ꯈꯜꯂꯒ ꯃꯁꯤ ꯀ꯭ꯋꯥꯂꯤꯇꯤ ꯂꯩ ꯂꯩꯇꯦ ꯋꯦꯠ ꯑꯁꯨꯛ ꯂꯨꯝꯃꯤ ꯂꯨꯝꯗꯦ ꯍꯥꯏꯕꯗꯨꯗꯤ ꯑꯩꯈꯣꯏꯒꯤ ꯀꯔꯤ ꯃꯤꯇꯔꯗ ꯊꯥꯡꯒꯠꯂꯒ ꯑꯩꯈꯣꯏꯅ ꯂꯧꯕꯤꯕ ꯌꯥꯒꯅꯤ ꯌꯨ ꯑꯦꯝ ꯍꯣꯏ ꯍꯣꯏ ꯎꯝ ꯀꯨꯀꯔꯗꯨ ꯂꯤꯇꯔ ꯀꯌꯥꯒꯤ ꯑꯣꯏꯕꯤꯗꯣꯔꯤꯕꯅꯣ ꯍꯣ ꯍꯣꯀꯤꯟꯁꯂꯣ ꯍꯣꯏ ꯊꯝꯃꯣ ꯊꯝꯃꯣ